ꯍꯜꯂꯣ ꯇꯥꯏ ꯑꯩꯁꯦ ꯃꯅꯤꯄꯨꯔ ꯆꯪꯕ ꯌꯥꯔꯣꯏꯗꯕ꯭ꯔꯣ ꯑꯥ ꯍꯣꯏ ꯄꯥꯏꯔꯦ ꯑꯩꯁꯦ ꯃꯅꯤꯄꯨꯔꯗ ꯊꯥ ꯑꯃ ꯃꯈꯥꯏꯃꯨꯛ ꯂꯩꯅꯤ

ꯑꯩꯁꯦ ꯄꯥꯎꯅꯥ ꯕꯖꯥꯔꯗ ꯑꯩꯒꯤ ꯀꯥ ꯕꯥꯔꯥꯗ ꯁꯨꯝ ꯂꯩꯖꯒꯗꯕꯅꯤ ꯑꯩ ꯏꯃꯨꯡ ꯃꯅꯨꯡꯁꯨ ꯄꯨꯟꯅ ꯂꯩꯕ ꯃꯐꯝꯗꯨꯗ ꯑꯗꯨꯅ ꯑꯩꯗꯤ ꯃꯐꯝꯗꯨꯗ ꯊꯥ ꯑꯃ ꯃꯈꯥꯏꯃꯨꯛ ꯂꯩꯔꯒ ꯁꯨꯝ ꯍꯜꯂꯗꯣꯏꯅꯤ ꯑꯩꯁꯦ ꯏꯌꯥꯝꯕ ꯑꯃꯒ ꯄꯨꯟꯅ ꯂꯥꯛꯃꯤꯟꯅꯕꯅꯤ ꯑꯥ ꯍꯣꯏ ꯇꯤꯀꯦꯠ ꯑꯅꯤ ꯑꯣꯏꯗꯣꯏꯅꯤ ꯑꯗꯣ ꯁꯣꯝꯅ ꯑꯃꯨꯛꯇꯪ ꯌꯥꯅꯕ ꯑꯝꯇ ꯁꯤꯟꯕꯤꯌꯣ ꯁꯦ

ꯍꯣꯏ ꯊꯝꯖꯔꯒꯦ